ꯍꯂꯣ ꯌꯦꯡꯉꯨꯁꯤ ꯀꯥꯏꯗꯅꯣ ꯑꯩꯗꯤ ꯍꯦꯛꯇ ꯌꯥꯏꯗ ꯍꯣꯏ ꯍꯣꯏ ꯀꯥꯏꯗ ꯌꯦꯡꯉꯨꯁꯤ ꯍꯥꯏꯔꯤꯅꯣ ꯀꯥꯏꯗ ꯌꯦꯡꯉꯨꯁꯤ ꯍꯥꯏꯔꯤꯅꯣ ꯍꯣꯏ ꯍꯣꯏ ꯌꯥꯅꯤ ꯑꯩꯗꯤ ꯑꯃꯗ ꯍꯦꯛꯇ ꯌꯥꯏꯌꯦ ꯑ ꯎꯝ ꯍꯣꯏ ꯀꯔꯤ ꯐꯤꯂꯝ ꯀꯥꯞꯅꯤ ꯍꯥꯏꯅꯣ ꯆꯠꯅꯤ ꯆꯤꯟꯗꯦꯗ ꯐꯤ ꯈꯔ ꯁꯥꯔꯤ ꯎꯝ ꯅꯤꯡꯊꯧꯀꯥꯕ ꯅꯨꯃꯤꯠꯂ ꯀꯩꯅꯣ ꯆꯠꯂꯁꯤ ꯍꯣꯏ ꯍꯣꯏ ꯌꯥꯏꯌꯦ

ꯂꯩꯔꯛꯁꯦ ꯑꯩꯁꯨ ꯂꯩꯅꯤꯡꯗꯅ ꯂꯩꯔꯤꯅꯤ ꯅꯣꯏꯒꯤ ꯀꯅꯥ ꯀꯅꯥ ꯂꯥꯛꯇꯣꯔꯤꯅꯣ ꯌꯥꯏꯗ ꯑꯩꯗꯤ ꯑꯃꯍꯦꯛꯇ ꯀꯩꯁꯨ ꯊꯕꯛꯁꯨ ꯌꯥꯝ ꯆꯤꯟꯕ ꯑꯣꯏꯗꯦꯕ

ꯍꯣꯏ ꯍꯣꯏ ꯅꯣꯡꯃꯥꯏꯖꯤꯡꯒꯨꯝꯕꯗ ꯌꯦꯡꯉꯁꯤ ꯑꯗꯨꯗꯤ ꯑꯥ ꯍꯣꯏ ꯍꯣꯏ